ꯎꯝ ꯁꯥꯔ ꯀꯔꯤ ꯑꯩꯒꯤ ꯄꯔꯐꯣꯔꯃꯦꯟꯁ ꯇꯧꯕꯝꯁꯦ ꯀꯥꯏ ꯀꯥꯏꯗ ꯑꯣꯏꯗꯣꯔꯤꯃꯣ ꯂꯝꯗꯣ ꯑꯗꯨ ꯀꯔꯤ ꯇ꯭ꯔꯦꯟꯅꯤꯡꯅ ꯀꯥꯏꯗ ꯇꯧꯗꯣꯔꯤꯕ ꯑꯣ ꯑꯗꯣ ꯁꯤꯒꯤ ꯑꯦꯗꯚꯥꯟꯁ ꯑꯣꯏꯅ ꯃꯣꯏꯒꯤ ꯄꯩꯁꯥ ꯂꯧꯒꯗ꯭ꯔꯥ ꯑꯗꯨꯒ ꯄꯨꯂꯞ ꯑꯣꯏꯅ ꯊꯤꯗꯣꯏꯔꯥ ꯑꯗꯨꯒ ꯂꯣꯏꯔꯀꯥꯟꯗ ꯄꯤꯗꯣꯏꯔꯥ ꯎꯝ ꯀꯌꯥꯃꯨꯛ ꯂꯧꯗꯣꯏꯅꯣ ꯑꯗꯨ ꯄꯨꯡ ꯀꯌꯥꯗ ꯌꯧꯔꯛꯇꯣꯔꯤꯃꯣ ꯑꯩꯒꯤ ꯀ ꯇ꯭ꯔꯦꯅꯤꯡꯁꯦ ꯑꯗꯨꯒ ꯑꯩꯒꯤ ꯄꯔꯐꯣꯔꯃꯦꯟꯁ ꯇꯧꯕꯒꯤ ꯑꯍꯥꯟꯕ ꯃꯐꯝꯁꯤꯅ ꯀꯥꯏꯗ ꯑꯣꯏꯗꯣꯏꯅꯣ

ꯃꯊꯪꯗꯤ

ꯑꯇꯩ ꯂꯩꯇ꯭ꯔꯦ